ꯍꯜꯂꯣ ꯍꯜꯂꯣ ꯁꯤ ꯑꯩꯁꯦ ꯄꯣꯠ ꯂꯩꯒꯦꯅ ꯇꯧꯔꯤꯁꯤ ꯄꯣꯔꯣꯝꯄꯥꯠꯇ ꯇꯨꯀꯥꯟ ꯐꯝꯕ ꯑꯗꯨ ꯑꯣꯏꯔꯕꯣ ꯍꯜꯂꯣ ꯇꯥꯕ꯭ꯔꯣ ꯑꯣ ꯇꯥꯔꯦ ꯇꯥꯔꯦ ꯎꯝ ꯗꯨꯀꯥꯟ ꯊꯣꯡ ꯍꯥꯡꯉꯕ꯭ꯔꯣ ꯎꯝ ꯑꯩꯁꯦ ꯆꯥꯛꯈꯨꯝꯒꯤ ꯃꯆꯥꯛꯁꯦ ꯑꯝꯇ ꯂꯩꯇ꯭ꯔꯕ ꯑꯗꯨꯗꯨꯅꯅꯦ ꯀꯩ ꯀꯩ ꯀꯩ ꯀꯩ ꯀꯩ ꯌꯥꯎꯒꯦ ꯇꯤꯜꯍꯧ ꯌꯥꯎꯕ꯭ꯔꯣ ꯑꯥꯂꯨ ꯌꯥꯎꯕ꯭ꯔ ꯀꯤꯖꯤꯗ ꯀꯌꯥ ꯄꯤꯔꯤꯕ ꯇꯤꯜꯍꯧꯗꯤ ꯀꯌꯥ ꯄꯤꯒꯦ ꯎꯝ ꯑꯗꯨ ꯍꯋꯥꯏꯁꯨ ꯍꯋꯥꯏꯒꯤ ꯑꯥꯏꯇꯦꯝꯁꯨ ꯌꯥꯎꯏꯀꯣ ꯍꯋꯥꯏ ꯒꯤ ꯎꯝ ꯍꯋꯥꯏꯅ ꯀꯌꯥ ꯄꯤꯔꯤꯕ ꯃꯨꯛꯇꯨ ꯀꯦꯖꯤꯗ ꯀꯌꯥ ꯄꯤꯕ ꯎꯝ ꯎꯝ ꯀꯡꯇꯛꯇꯤ ꯎꯝ ꯑꯗꯨꯒ ꯆꯅꯥꯁꯨ ꯌꯥꯎꯕ꯭ꯔꯣ ꯃꯪꯒꯟꯁꯨ ꯎꯝ ꯃꯥꯏꯔꯣꯡꯕꯤ ꯃꯅꯥ ꯃꯁꯤꯡꯗꯁꯨ ꯑꯇꯩ ꯀꯣꯕꯤ ꯌꯥꯎꯕ꯭ꯔꯣ

ꯀꯦꯖꯤ ꯌꯥꯝꯅ ꯂꯧꯔꯣꯏꯗ ꯌꯥꯝ ꯊꯝꯕ ꯌꯥꯗꯕꯅꯤꯅ ꯍꯋꯥꯏ ꯆꯦꯡꯋꯥꯏꯗ ꯌꯥꯝꯅ ꯂꯧꯒꯦ ꯑꯗꯨꯒ ꯀꯣꯕꯤ ꯅꯨꯡꯕꯤꯗꯤ ꯀꯦꯖꯤ ꯑꯃꯃꯝ ꯑꯅꯤꯗꯪ ꯂꯧꯒꯦ ꯀꯣꯕꯤ ꯂꯩꯁꯨ ꯌꯥꯎꯕ꯭ꯔꯣ ꯀꯦꯖꯤꯗ ꯀꯌꯥ ꯄꯤꯔꯤꯕ ꯐꯨꯜꯁꯨ ꯀꯦꯖꯤꯗ ꯍꯪꯍꯧꯗ꯭ꯔꯦ ꯃꯃꯜ ꯎꯝ ꯀꯣꯕꯤꯂꯩꯗꯤ

ꯑꯣ ꯈꯥꯃꯦꯟ ꯑꯁꯤꯟꯕꯅ ꯀꯦꯖꯤꯗ ꯀꯌꯥ ꯑꯣꯜꯂꯤꯕ ꯎꯝ ꯑꯗꯨꯗꯤ ꯈꯥꯃꯦꯟ ꯀꯩ ꯀꯩꯁꯨ ꯌꯥꯎꯕ꯭ꯔꯣ ꯎꯝ ꯈꯥꯃꯦꯟ ꯄꯥꯡꯒꯜ ꯈꯥꯃꯦꯟ ꯄꯥꯡꯒꯜ ꯇꯥꯔꯗꯤ ꯍꯥꯠꯀꯦ ꯍꯥꯏꯔꯛꯇꯅ ꯑ ꯌꯥꯎꯕ꯭ꯔꯣ ꯃꯔꯣꯏ ꯀꯦꯖꯤꯗ ꯀꯌꯥ ꯄꯤꯔꯤꯕ ꯑꯣ ꯑꯗꯨ ꯂꯩꯒꯦ ꯂꯥꯛꯀꯦ ꯇꯧꯕꯅꯦ ꯗꯨꯀꯥꯟꯁꯤ ꯄꯨꯡ ꯀꯌꯥꯗ ꯍꯥꯡꯏꯅꯣ ꯀꯃꯥꯏ ꯇꯧꯕꯅꯣ ꯌꯨꯝꯗꯩꯗꯤ ꯂꯥꯛꯇ꯭ꯔꯤꯌꯦ ꯑꯣ ꯅꯨꯡꯊꯤꯟꯁꯨ ꯑꯗꯨꯝ ꯍꯥꯡꯕ ꯅꯨꯡꯗꯥꯡꯗꯤ ꯄꯨꯟ ꯀꯌꯥꯐꯥꯎ ꯍꯥꯡꯒꯦ ꯎꯝ ꯇꯤꯟ ꯆꯥꯕ ꯑꯗꯨ ꯄꯥꯝꯃꯤꯅꯦ ꯑꯗꯨꯅ ꯍꯪꯉꯛꯏꯅꯤꯅꯦ ꯑꯗꯨꯗꯣ ꯎꯝ ꯎꯝ

ꯑꯗꯨ ꯑꯗꯨ ꯈꯪꯕꯒꯤꯅꯤꯅꯦ ꯍꯪꯉꯛꯏꯁꯦ ꯑꯗꯨꯅꯅꯤꯅꯦ ꯂꯥꯛꯀꯦꯅ ꯉꯥꯔꯤꯗꯤ ꯄꯋꯥꯗ ꯀꯌꯥ ꯄꯤꯔꯤꯕ ꯎꯝ ꯉꯥ ꯑꯌꯥꯏꯕꯒꯗꯤ ꯌꯥꯎꯕ꯭ꯔꯣ ꯀꯔꯤ ꯀꯔꯤ ꯂꯣꯏ ꯌꯥꯎꯔꯦꯅꯦ ꯑꯄꯥꯝꯕꯈꯩ ꯄꯥꯐꯣꯔꯒꯁꯨ ꯌꯥꯎꯕ꯭ꯔꯣ

ꯄꯥꯐꯣꯔꯁꯤ ꯄꯦꯛꯀꯦꯠꯇ ꯀꯌꯥ ꯄꯤꯔꯤꯕ ꯑ ꯕꯦꯀꯔꯤ ꯑꯥꯏꯇꯦꯝ ꯌꯥꯎꯋꯦ ꯑꯆꯥꯄꯣꯠ ꯑꯥ ꯑꯆꯥꯄꯣꯠꯇꯤ ꯕꯦꯀꯔꯤ ꯕꯣꯔꯥ ꯑꯣꯏ ꯆꯥꯅꯤꯡꯏ ꯍꯥꯏꯗꯨ ꯇꯥꯔꯦ

ꯑꯥ ꯍꯣꯏ ꯍꯣꯏ ꯎꯝ ꯑꯣ ꯅꯪ ꯗꯨꯀꯥꯟꯗ ꯂꯥꯛꯑ ꯀꯥꯟ ꯆꯥꯔꯒꯦ ꯄꯔꯣꯊꯥꯗꯣ ꯆꯥꯒ ꯍꯥꯎꯅ ꯊꯝꯅꯕ ꯑ ꯎꯝ ꯕꯗꯥꯝꯁꯨ ꯌꯥꯎꯕ꯭ꯔꯣ ꯀꯦꯖꯤꯗ ꯀꯌꯥ ꯄꯤꯔꯤꯕ ꯎꯝ ꯇꯥꯡꯉꯤꯅꯦ ꯕꯗꯥꯝ ꯉꯛꯁꯪ ꯉꯥꯡꯕ ꯑ

ꯁꯒꯣꯜꯍꯋꯥꯏꯁꯨ ꯌꯥꯎꯕ꯭ꯔꯣ

ꯂꯣꯏ ꯌꯥꯎꯔꯦꯅꯦ ꯂꯩꯗꯣꯏꯁꯦ ꯍꯣꯏꯅꯦ ꯊꯥꯎ ꯍꯪꯗ꯭ꯔꯤꯅꯦ ꯊꯥꯎꯗꯤ ꯀꯩ ꯀꯩ ꯌꯥꯎꯔꯤꯕ ꯑꯣ ꯊꯨꯝꯁꯨ ꯍꯪꯗꯦ ꯑꯥ ꯂꯣꯏ ꯌꯥꯎꯋꯦꯅꯦ ꯑꯗꯨꯗꯤ ꯑꯥ ꯑꯗꯨ ꯅꯤꯔꯖꯅ ꯀꯌꯥ ꯄꯤꯔꯤꯕ ꯐꯣꯔꯆꯨꯟꯅ ꯀꯌꯥ ꯄꯤꯔꯕ ꯏꯟꯖꯤꯟꯅ ꯀꯌꯥ ꯄꯤꯔꯤꯕ ꯑꯗꯨ ꯑ ꯂꯤꯇꯔ ꯂꯤꯇꯔꯗ ꯎꯝ ꯎꯝ ꯐꯣꯔꯆꯨꯟꯗꯤ

ꯎꯝ ꯎꯝ ꯉꯥ ꯊꯣꯡꯕꯗꯅ ꯏꯟꯖꯤꯟ ꯉꯧꯔꯦ ꯆꯨꯝꯅ ꯆꯥꯕꯗꯅ ꯐꯣꯔꯆꯨꯟ ꯇꯧꯔꯦ ꯑꯗꯨꯅ ꯑꯅꯤꯃꯛ ꯂꯧꯇꯥꯔꯦ

ꯊꯨꯝꯗꯤ ꯈꯥꯎ ꯀꯥꯔ ꯎꯝ ꯀꯥꯔ ꯇꯣꯡꯉꯒ ꯂꯥꯛꯇꯣꯏꯅꯤ ꯑꯣ ꯄꯦꯄꯔ ꯄꯦꯄꯔ ꯕꯦꯛ ꯑꯣꯏꯅ ꯇꯧꯔꯦ ꯍꯥꯏꯗꯥꯏ ꯍꯧꯖꯤꯛꯇꯤ ꯄ꯭ꯂꯥꯁꯇꯤꯛ ꯆꯠꯅꯗ꯭ꯔꯦ ꯍꯥꯏꯗꯥꯏ ꯑꯗꯨꯗꯨꯅ ꯎꯝ ꯎꯝ ꯎꯝ

ꯊꯨꯝꯗꯤ

ꯑꯗꯒꯤ ꯁꯥ ꯕꯣꯔꯤꯗꯨꯗꯤ

ꯍꯣꯏ ꯍꯣꯏ ꯍꯣꯏ ꯂꯥꯛꯑꯒꯦ ꯑꯗꯨꯗꯤ ꯎꯝ ꯅꯨꯡꯊꯤꯟꯅ ꯐꯗꯣꯏꯔ ꯑꯌꯨꯛꯅ ꯐꯗꯣꯏꯔ ꯈꯪꯗꯦ ꯍꯥꯡꯕꯒꯤ ꯃꯇꯝ ꯈꯪꯉꯕꯅꯤꯅ ꯅꯨꯡꯗꯥꯡ ꯋꯥꯏꯔꯝꯂ ꯀꯩꯅꯣꯃ ꯂꯥꯛꯑꯒꯦ ꯎꯝ ꯉꯥꯔꯤ ꯑꯍꯥꯎꯕꯗꯨꯒ ꯂꯧꯒꯦ ꯂꯣꯏꯕ ꯌꯥꯗ꯭ꯔꯤ ꯖꯥꯠꯂ ꯑ ꯑ

ꯕꯟꯗꯁꯨ ꯍꯥꯡꯕ꯭ꯔꯣ ꯅꯪ ꯗꯨꯀꯥꯟꯁꯦ ꯕꯟꯗꯁꯨ ꯍꯥꯡꯕ꯭ꯔꯣ ꯎꯝ ꯃꯤꯅꯤꯠ ꯀꯌꯥ ꯉꯥꯡꯗꯣꯏꯖꯥꯠꯅꯣ ꯈꯪꯗꯦ ꯌꯥꯗ꯭ꯔꯤꯖꯥꯠꯂ ꯅꯪ ꯔꯖꯃꯥꯗꯤ ꯌꯥꯎꯕ꯭ꯔꯣ ꯔꯖꯃꯥꯗꯤ ꯌꯥꯎꯕ꯭ꯔꯣ ꯀꯦꯖꯤꯗ ꯀꯌꯥ ꯌꯣꯜꯂꯤꯕ ꯀꯣꯂꯤ ꯍꯥꯋꯥꯏ ꯀꯣꯂꯤ ꯍꯥꯋꯥꯏ ꯐ꯭ꯔꯦꯁꯇꯨꯗꯤ ꯌꯥꯎꯕ꯭ꯔ ꯕꯤꯟꯗꯣ ꯎꯝ ꯎꯝ ꯊꯕꯤꯁꯨ ꯎꯝ ꯈꯣꯡꯗ꯭ꯔꯨꯝ ꯃꯥꯏꯔꯦꯟ ꯂꯣꯏ ꯌꯥꯎꯔꯦ ꯈꯣꯡꯗ꯭ꯔꯨꯝꯒꯗꯤ ꯀꯌꯥ ꯄꯤ ꯃꯥꯏꯔꯦꯟꯁꯨ ꯌꯥꯎꯕ꯭ꯔꯣ

ꯎꯝ ꯎꯝ ꯎꯝ ꯂꯥꯛꯑꯒꯦ ꯑꯗꯨꯗꯤ ꯊꯝꯃꯒꯦ ꯐꯣꯟ ꯑꯥ ꯂꯥꯛꯑꯦ ꯂꯥꯛꯑꯦ ꯐꯣꯟ ꯊꯝꯃꯒꯦ ꯅꯣꯏꯅ ꯂꯣꯏꯔꯦ ꯍꯥꯏꯗ꯭ꯔꯁꯨ ꯑꯩꯈꯣꯏ ꯐꯣꯟ ꯊꯝꯃꯦ ꯊꯝꯃꯦ ꯐꯣꯟ ꯊꯝꯃꯒꯦ ꯍꯥꯏꯕꯅꯦ ꯄꯣꯠ ꯂꯩꯕ ꯂꯥꯛꯑꯒꯦ ꯗꯨꯀꯥꯟ ꯊꯣꯡ ꯍꯥꯡꯕ꯭ꯔꯣ ꯊꯝꯃꯁꯨ ꯑꯗꯨꯝ ꯆꯠꯂꯤꯕ ꯃꯨꯊꯠꯀꯗ꯭ꯔꯣ ꯃꯨꯊꯠꯈꯔꯦ ꯄꯨꯡ ꯌꯥꯗ꯭ꯔꯤꯕꯣ